ꯑꯩꯒꯤ ꯁ꯭ꯄꯤꯁꯦꯜ ꯇꯦꯂꯦꯟ ꯍꯥꯏꯌꯣꯔꯒꯗꯤ ꯒꯥꯔꯤ ꯊꯧꯕ ꯌꯥꯝ ꯍꯩ ꯒꯥꯔꯤꯁꯦ ꯑꯗꯨꯝ ꯊꯧꯕ ꯑꯗꯨꯝ ꯄꯥꯝꯃꯦ ꯑꯉꯥꯡ ꯑꯣꯏꯔꯤꯉꯩꯗꯒꯤ ꯁꯥꯏꯀꯜꯗ ꯒꯥꯔꯤ ꯊꯧꯕ ꯇꯃꯛꯄꯗꯒꯤ ꯃꯤꯠꯐꯧ ꯀꯥꯏꯔꯤꯅꯦꯕ